ꯃꯁꯤ ꯗꯣꯃꯤꯅꯣ ꯊꯧꯕꯥꯜꯒꯤ ꯁꯥꯔꯚꯤꯁꯃꯦꯟ ꯑꯣꯏꯕꯤꯔꯕ ꯑꯩꯅ ꯉꯁꯤꯒꯤ ꯅꯥꯏꯟ ꯑꯦ ꯑꯦꯝꯗ ꯄꯤꯖꯥ ꯑꯃ ꯑꯣꯔꯗꯔ ꯇꯧꯖꯈꯤꯕꯅꯦ ꯑꯗꯨ ꯍꯥꯏꯔꯤꯕꯗꯨ ꯅꯥꯏꯟ ꯊꯥꯔꯇꯤꯗ ꯌꯧꯔꯛꯀꯗꯕꯅꯤ ꯑꯗꯣ ꯃꯥꯁꯦ ꯇꯦꯟꯗ ꯌꯧꯔꯛꯑꯦ ꯑꯗꯨꯒ ꯍꯥꯏꯔꯤꯕ ꯄꯣꯠ ꯑꯁꯤ ꯑꯩꯅ ꯍꯥꯡꯇꯣꯛꯎꯕ ꯌꯦꯡꯉꯨꯕ ꯃꯇꯝꯗꯁꯨ ꯄꯤꯖꯥꯗꯣ ꯏꯁꯂꯥꯏꯁ ꯑꯃ ꯌꯥꯎꯔꯝꯗ꯭ꯔꯦ ꯑꯗꯨꯒꯤ ꯃꯊꯛꯇ ꯌꯥꯝꯅ ꯌꯦꯡꯕꯗ ꯀꯩ ꯍꯥꯏꯅꯤ ꯌꯥꯝꯅ ꯅꯨꯡꯉꯥꯏꯇꯕ ꯃꯑꯣꯡꯗꯀꯣ ꯆꯥꯅꯕ ꯆꯥꯅꯕ ꯄꯣꯠꯅꯤꯅ ꯍꯦꯛ ꯌꯦꯡꯕꯗ ꯑꯃꯣꯠꯄ ꯃꯥꯟꯕ ꯃꯁꯛ ꯑꯗꯨꯗꯤ ꯑꯩꯈꯣꯏꯁꯨ ꯌꯦꯡꯕꯗ ꯍꯪꯒꯣꯏꯕꯅꯤꯅ ꯆꯥꯅꯤꯡꯗꯕ ꯐꯥꯎꯋꯦꯕ ꯑꯗꯨꯅ ꯍꯥꯏꯔꯤꯕ ꯁꯤꯒꯨꯝꯕ ꯊꯧꯑꯣꯡꯁꯤꯡ ꯑꯁꯦ ꯃꯤ ꯑꯇꯣꯞꯄꯗꯁꯤꯡ ꯃꯤ ꯑꯇꯣꯞꯄꯁꯤꯡꯗ ꯊꯣꯛꯄ ꯇꯥꯔꯒꯗꯤ ꯍꯦꯟꯅ ꯍꯦꯟꯅ ꯁꯣꯝꯗ ꯍꯥꯏꯗꯤ ꯗꯣꯃꯤꯅꯣ ꯊꯧꯕꯥꯜꯗ ꯍꯦꯟꯅ ꯑꯀꯥꯏꯕ ꯂꯥꯛꯀꯅꯤ ꯑꯗꯨꯅ ꯌꯥꯔꯤꯕꯃꯈꯩ ꯁꯤꯒꯨꯝꯕ ꯏꯔꯔꯦꯁꯄꯣꯟꯁꯤꯕꯜ ꯑꯣꯏꯕ ꯃꯤꯁꯤꯡ ꯑꯁꯤ ꯃꯇꯨꯡ ꯃꯅꯥꯎ ꯊꯥꯕꯤꯗꯅꯕ ꯍꯥꯏꯅ ꯈꯪꯍꯟꯖꯔꯤ